ꯃꯃꯥꯡ ꯊꯥꯗ ꯑꯩꯅ ꯂꯩꯈꯤꯕ ꯒ꯭ꯌꯥꯁ ꯁ꯭ꯇꯣꯞ ꯑꯗꯣ ꯑꯥꯔ ꯀꯦ ꯁ꯭ꯇꯣꯔꯗꯒꯤ ꯌꯥꯝꯅ ꯐꯩ ꯑꯃꯁꯨꯡ ꯀ꯭ꯋꯥꯂꯤꯇꯤ ꯂꯩ ꯄ꯭ꯔꯖꯥꯁꯤꯡꯅ ꯁꯤꯒꯤ ꯒ꯭ꯌꯥꯁ ꯁ꯭ꯇꯣꯞꯁꯤ ꯂꯩꯕꯤꯌꯨ ꯍꯥꯏꯅ ꯔꯤꯀꯃꯦꯟ ꯇꯧꯖꯔꯤ